ꯍꯂꯣ ꯁꯤ ꯉꯁꯥꯏ ꯀꯣꯜ ꯇꯧꯕꯤꯔꯛꯑꯝꯕꯗꯣ ꯑꯣꯏꯔꯕꯣ ꯑꯧ ꯃꯥꯅꯦ ꯏꯁꯥꯃꯛ ꯀꯦ ꯑꯦꯝ ꯁꯤꯒꯤ ꯄ꯭ꯔꯤꯟꯁꯤꯄꯥꯜꯅꯦ

ꯑꯣ ꯌꯥꯏ ꯌꯥꯏ ꯆꯜꯍꯟꯕꯤꯌꯣ ꯑꯗꯣ ꯀꯔꯤ ꯁꯕꯖꯦꯛꯇ ꯆꯜꯍꯟꯒꯦ ꯍꯥꯏꯅꯣ ꯑꯣꯑꯣꯑꯣ ꯂꯣꯏ ꯑꯗꯨꯏ ꯈꯨꯗꯣꯡꯆꯥꯕꯗꯤ ꯂꯣꯏ ꯂꯩꯖꯩ ꯆꯟꯕ ꯌꯥꯕꯒꯤ ꯑꯃꯨꯛꯀ ꯍꯟꯕꯤꯔꯛꯑꯣ ꯀꯣꯂꯦꯖꯀꯤꯁꯤ ꯑꯗꯨꯝ ꯑꯌꯥꯝꯕꯗꯤ ꯂꯣꯏꯅ ꯂꯩ ꯃꯦꯊꯁ ꯑꯗꯩ ꯁꯥꯏꯟꯁꯇꯁꯨ ꯑꯗꯨꯝ ꯂꯩꯔꯦ ꯑꯥꯔꯠꯁ ꯂꯩꯔꯦ ꯀꯝꯃꯔꯁꯁꯨ ꯌꯥꯎꯋꯤ ꯅꯣꯏꯅ

ꯑꯥ ꯖꯨꯂꯣꯖꯤ ꯄ꯭ꯔꯦꯛꯇꯤꯀꯦꯜ ꯌꯥꯎꯒꯅꯤ ꯑꯗꯣ ꯃꯤꯡ ꯆꯟꯕꯁꯦ ꯑꯩꯈꯣꯏ ꯑꯥꯔꯠꯁꯀꯤꯅ ꯈꯔ ꯀꯩꯅꯣ ꯇꯧꯋꯦꯕ ꯃꯃꯜ ꯈꯔ ꯅꯦꯝꯃꯦꯕ ꯍꯥꯏꯗꯤ ꯄ꯭ꯔꯦꯛꯇꯤꯀꯦꯜ ꯌꯥꯎꯗꯕ ꯀꯥꯡꯕꯨꯈꯩꯁꯤ ꯑꯗꯨ ꯁꯥꯏꯟꯁꯅ ꯄ꯭ꯔꯦꯛꯇꯤꯀꯦꯜ ꯌꯥꯎꯕꯅꯤꯅ ꯃꯃꯜ ꯈꯔ ꯍꯦꯟꯅꯤ ꯍꯥꯏꯗꯤ ꯑꯗꯨꯝ ꯍꯦꯟꯕ ꯍꯥꯏꯁꯦ ꯑꯗꯨꯝ ꯋꯥꯟ ꯊꯥꯎꯖꯟ ꯑꯗꯨꯃꯥꯏꯅꯗꯩ ꯍꯦꯟꯅ ꯍꯦꯜꯂꯣꯏ ꯂꯤꯁꯤꯡ ꯑꯃꯃꯨꯛꯇꯩ ꯍꯦꯟꯅ ꯑꯧ ꯄ꯭ꯔꯦꯛꯇꯤꯀꯦꯜꯒꯤ ꯑꯣꯏꯅ ꯌꯥꯎꯕ ꯁꯥꯟꯁꯇ ꯆꯠꯂꯒꯗꯤ ꯑꯥꯔꯠꯁꯀꯤꯁꯦ ꯍꯧꯖꯤꯛ ꯂꯤꯁꯤꯡ ꯑꯅꯤꯒ ꯆꯅꯤꯄꯥꯟ ꯂꯩꯌꯦꯕ ꯑꯗꯨ ꯁꯥꯟꯁꯅ ꯄ꯭ꯔꯦꯛꯇꯤꯀꯦꯜ ꯌꯥꯎꯔꯕꯅꯤꯅ ꯖꯨꯂꯣꯖꯤꯗ ꯑꯣꯏꯅ ꯆꯟꯒꯦ ꯍꯥꯏ ꯇꯥꯔꯒꯗꯤ ꯀꯩꯅꯣ ꯂꯤꯁꯤꯡ ꯑꯍꯨꯝꯒ ꯆꯅꯤꯄꯥꯟ ꯂꯥꯛꯑꯅꯤ ꯑꯥ ꯑꯥ ꯍꯥꯏꯕꯤꯌꯨ ꯍꯥꯏꯕꯤꯌꯨ ꯑꯧ ꯑꯣꯖꯥꯁꯨ ꯑꯗꯨꯝ ꯐꯖꯅ ꯆꯥꯡ ꯅꯥꯏꯅ ꯂꯣꯏꯅ ꯁꯨꯅ ꯂꯩ ꯑꯗꯨꯝ ꯆꯥꯡ ꯅꯥꯏꯅꯁꯨ ꯑꯗꯨꯝ ꯂꯥꯛꯀꯅꯤ ꯑꯗꯨꯒ

ꯑꯩꯈꯣꯏꯁꯤ ꯑꯦꯂꯚꯦꯟ ꯊꯥꯔꯇꯤꯗꯒꯤꯅ ꯊ꯭ꯔꯤ ꯄꯤ ꯑꯦꯝꯐꯧ ꯑꯗꯨꯝ ꯑꯣꯏꯕꯅꯦ ꯍꯣꯏ ꯍꯣꯏ ꯍꯌꯦꯡ ꯑꯩ ꯂꯥꯛꯀꯅꯤ ꯑꯗꯨꯝ ꯑꯀꯨꯞꯄ ꯃꯔꯣꯜꯗꯤ ꯑꯗꯨꯝ ꯀꯣꯂꯦꯖꯇ ꯑꯗꯨꯝ ꯍꯌꯦꯡ ꯂꯥꯛꯄꯤꯔꯣ ꯏꯁꯥꯒ ꯑꯉꯥꯡꯒ ꯌꯥꯎꯔꯒ ꯍꯣꯏ ꯍꯣꯏ ꯍꯣꯏ